ꯆꯥꯛ ꯌꯦꯟꯁꯥꯡ ꯊꯣꯡꯕꯁꯦ ꯑꯁꯨꯛꯀꯤ ꯃꯇꯤꯛ ꯄꯥꯝꯃꯦ ꯑꯗꯨꯅ ꯇꯤꯂꯤꯕꯤꯖꯟꯗ ꯀꯩꯗ ꯑꯩꯈꯣꯏ ꯀꯨꯀꯤꯡ ꯁꯣ ꯔꯟꯕꯤꯔ ꯕ꯭ꯔꯥꯔꯒꯤ ꯀꯦꯁꯣ ꯑꯗꯨꯝ ꯌꯦꯡꯉꯦ ꯑꯗꯨꯒ ꯅꯣꯔꯠ ꯏꯟꯗ꯭ꯌꯟ ꯁꯥꯎꯠ ꯏꯟꯗ꯭ꯌꯟ ꯀꯩ ꯀꯥ ꯃꯌꯥꯝꯁꯤꯁꯨ ꯂꯣꯏꯅ ꯆꯥꯕ ꯍꯩꯅꯩ ꯑꯗꯨꯅ ꯑꯩ ꯌꯨꯝꯗ ꯆꯥꯛ ꯊꯣꯡꯕ ꯃꯇꯝ ꯍꯦꯟꯖꯥꯡ ꯊꯣꯡꯕ ꯃꯇꯝꯗ ꯑꯩꯈꯣꯏꯒꯤ ꯑꯩꯈꯣꯏꯒꯤ ꯃꯅꯤꯄꯨꯔꯤꯒꯤ ꯑꯣꯏꯅꯗꯤ ꯑꯩꯈꯣꯏꯒꯤ ꯗꯍꯤꯁꯦ ꯌꯥꯝꯅ ꯊꯥꯛꯅꯗꯕꯗꯣ ꯑꯩꯈꯣꯏ ꯗꯍꯤ ꯊꯥꯛꯑꯒ ꯆꯥꯕꯒꯤ ꯃꯥꯒꯤ ꯃꯗꯨꯅ ꯍꯥꯎꯕꯒꯤ ꯃꯑꯣꯡꯗꯣ ꯌꯨꯝꯗꯁꯨ ꯌꯥꯝꯅ ꯈꯪꯍꯟꯅꯤꯡꯕꯅꯤꯅ ꯌꯥꯝꯅ ꯏꯟꯇ꯭ꯔꯦꯁ ꯂꯩꯅ ꯍꯥꯞꯄꯀꯥꯟꯗ ꯊꯣꯡꯉꯒ ꯁꯤ ꯍꯥꯎꯋꯤ ꯍꯥꯎꯋꯤꯒ ꯍꯥꯏꯕꯗꯣ ꯌꯨꯝꯒꯤ ꯃꯃꯥꯍꯣꯏ ꯑꯩꯈꯣꯏ ꯁꯤꯁꯇꯔꯍꯣꯏꯗꯁꯨ ꯑꯗꯨꯝ ꯄꯤꯖꯩ ꯑꯗꯨꯒ ꯑꯇꯩ ꯃꯣꯔꯣꯛꯇꯤ ꯈꯔ ꯆꯝꯅ ꯆꯥꯏ ꯑꯩꯗꯤ ꯑꯗꯨꯒ ꯃꯑꯣꯡ ꯃꯑꯣꯡ ꯇꯧꯔꯀꯥꯟꯗ ꯑꯩꯈꯣꯏ ꯍꯋꯥꯏꯃꯛꯇ ꯊꯣꯡꯉꯁꯨ ꯅꯣꯡꯃꯅ ꯍꯋꯥꯏꯁꯤ ꯁꯣꯛ ꯇꯧꯕ ꯃꯇꯝꯗ ꯄꯣꯇꯦꯇꯣ ꯍꯥꯞꯄꯀꯥꯟꯗ ꯇꯣꯃꯦꯇꯣ ꯀꯩ ꯀꯥꯁꯦ ꯄꯨꯜꯂꯞ ꯁ꯭ꯃꯥꯁ ꯇꯧꯔꯀꯥꯟꯗ ꯅꯪꯍꯜꯂꯒ ꯊꯣꯡꯉꯤ ꯅꯣꯡꯃꯅ ꯃꯍꯤ ꯉꯥꯛꯇ ꯑꯩꯈꯣꯏ ꯍꯋꯥꯏꯗꯤ ꯌꯥꯝꯅ ꯍꯥꯞꯇꯕꯤꯗ ꯃꯍꯤꯁꯤꯗ ꯑꯣꯏꯅ ꯍꯥꯎꯍꯜꯂꯀꯥꯟꯗ ꯇꯦꯁ ꯂꯩꯅ ꯊꯣꯡꯕ ꯈꯣꯠꯄ ꯑꯗꯨꯃꯥꯏꯟ ꯇꯧꯏ ꯑꯗꯨꯒ ꯆꯤꯀꯟꯒꯨꯝꯕ ꯑꯩꯈꯣꯏꯒꯤ ꯊꯣꯡꯉꯁꯨ ꯐꯤꯁꯀꯨꯝꯕ ꯊꯣꯡꯉꯁꯨ ꯑꯩꯈꯣꯏꯒꯤ ꯃꯑꯣꯡ ꯑꯩꯈꯣꯏꯒꯤ ꯑꯩꯈꯣꯏ ꯅꯦꯁꯅꯦꯟꯒꯤ ꯁ꯭ꯇꯥꯏꯜꯗ ꯑꯗꯨꯝ ꯊꯣꯡꯉꯒ ꯆꯥꯕꯁꯦ ꯌꯥꯝꯅ ꯄꯥꯝꯃꯦ ꯑꯩꯈꯣꯏꯒꯤ ꯃꯩꯇꯩꯒꯤ ꯃꯣꯔꯣꯛ ꯌꯥꯝꯅ ꯍꯥꯞꯄꯒ ꯀꯩꯅꯣ ꯇꯧꯕꯗꯨꯁꯨ ꯅꯠꯇꯕꯤꯗ ꯌꯥꯝꯅ ꯆꯝꯅ ꯑꯉꯥꯡ ꯃꯆꯥ ꯑꯃꯅꯐꯥꯎ ꯆꯥꯕ ꯉꯝꯅꯕ ꯃꯑꯣꯡꯗ ꯊꯣꯡꯕꯁꯨ ꯌꯥꯝꯅ ꯅꯨꯡꯉꯥꯏ ꯑꯅ ꯍꯦꯟꯖꯥꯡ ꯊꯣꯡꯕꯁꯤꯗ ꯑꯩꯈꯣꯏꯒꯤ ꯑꯇꯩ ꯀꯥꯡꯁꯣꯏ ꯍꯥꯏꯔꯁꯨ ꯃꯈꯣꯏꯒꯤ ꯁ꯭ꯇꯥꯏꯜ ꯁ꯭ꯇꯥꯏꯜ ꯌꯥꯝ ꯂꯩ ꯑꯗꯨ ꯑꯩꯈꯣꯏꯒꯤ ꯃꯩꯇꯩꯒꯤ ꯄꯥꯟꯒ ꯆꯒꯦꯝ ꯄꯣ ꯀꯩꯅꯣꯒ ꯍꯋꯥꯏꯖꯥꯔꯒ ꯇꯧꯔꯒ ꯊꯣꯡꯕ ꯑꯗꯨꯒꯨꯝꯕ ꯃꯌꯥꯝꯁꯨ ꯌꯥꯝꯅ ꯄꯥꯝꯃꯤ ꯑꯗꯨ ꯑꯩꯅꯁꯨ ꯌꯥꯝꯅ ꯄꯥꯝꯅ ꯊꯣꯡꯖꯩ